ꯑꯩꯍꯥꯛꯅ ꯈ꯭ꯋꯥꯏꯗꯒꯤ ꯄꯥꯝꯅ ꯊꯣꯡ ꯊꯥꯛꯄꯒꯤ ꯃꯈꯜ ꯑꯁꯤ ꯆꯒꯦꯝ ꯄꯣꯝꯕꯅꯤ ꯆꯒꯦꯝ ꯄꯣꯝꯕ ꯑꯁꯤ ꯑꯩꯈꯣꯏꯒꯤ ꯊꯥꯏꯅꯗꯒꯤ ꯇ꯭ꯔꯦꯗꯤꯁꯅꯦꯜ ꯐꯨꯗꯁꯨ ꯑꯣꯏꯔꯦ ꯑꯗꯨꯒ ꯌꯥꯝꯅ ꯍꯥꯎꯕ ꯃꯊꯦꯜ ꯑꯃꯁꯨ ꯑꯣꯏ ꯃꯊꯦꯜ ꯑꯁꯤ ꯑꯩꯈꯣꯏꯅ ꯊꯣꯡ ꯊꯥꯛꯄꯗ ꯑꯍꯥꯎꯕ ꯄꯣꯠ ꯉꯥꯛꯇ ꯍꯥꯞꯄꯤ ꯉꯥ ꯍꯥꯞꯄ ꯌꯥꯏ ꯑꯗꯒꯤ ꯑꯍꯥꯎ ꯑꯍꯥꯎꯕ ꯄꯣꯠ ꯈꯨꯗꯤꯡꯃꯛ ꯂꯣꯏꯅ ꯍꯥꯞꯄ ꯌꯥꯏ ꯑꯁꯤ ꯅꯍꯥꯜ ꯊꯥꯏꯅ ꯃꯇꯝꯗꯗꯤ ꯊꯥꯏꯅꯒꯤ ꯃꯇꯝꯗꯗꯤ ꯑꯩꯈꯣꯏꯒꯤ ꯑꯍꯟꯁꯤꯡꯅ ꯆꯥꯛ ꯆꯥꯗ꯭ꯔꯕꯁꯨ ꯆꯒꯦꯝ ꯄꯣꯝꯕ ꯑꯁꯤ ꯆꯒꯦꯝ ꯑꯣꯠꯂꯒ ꯆꯥꯛ ꯑꯣꯏꯅ ꯆꯥꯅꯔꯝꯃꯤ ꯍꯥꯏ ꯍꯧꯖꯤꯛꯀꯤ ꯃꯇꯝꯗꯗꯤ ꯆꯒꯦꯝ ꯄꯣꯝꯕ ꯍꯥꯏꯁꯤ ꯌꯥꯝꯅ ꯍꯥꯎꯕ ꯃꯊꯦꯜ ꯑꯃ ꯑꯣꯏꯅ ꯂꯧꯅꯔꯦ ꯆꯒꯦꯝ ꯄꯣꯝꯕ ꯑꯁꯤ ꯁꯤꯗ ꯑꯩꯈꯣꯏꯅ ꯉꯥ ꯑꯗꯒꯤ ꯈꯥꯃꯦꯟ ꯑꯁꯤꯟꯕ ꯁꯣꯏꯕꯨꯝ ꯑꯁꯤꯅꯆꯤꯡꯕ ꯃꯌꯥꯝ ꯑꯃ ꯑꯍꯥꯎ ꯑꯍꯥꯎꯕ ꯄꯣꯠ ꯃꯌꯥꯝ ꯑꯃ ꯍꯥꯞꯄꯒ ꯃꯍꯥꯎ ꯂꯩꯅ ꯃꯒꯨꯟ ꯂꯩꯅ ꯊꯣꯡꯗꯨꯅ ꯌꯥꯝꯅ ꯆꯥꯅꯔꯦ ꯑꯗꯨꯒ ꯑꯆꯧ ꯑꯆꯧꯕ ꯆꯥꯛ ꯍꯣꯇꯦꯜ ꯐꯥꯁ ꯐꯨꯗ ꯔꯦꯁꯇꯨꯔꯦꯟꯁꯤꯡꯗꯁꯨ ꯆꯒꯦꯝꯄꯣꯝꯕꯒꯤ ꯃꯊꯦꯜ ꯑꯃ ꯑꯣꯏꯅ ꯐꯖꯅ ꯍꯧꯖꯤꯛꯇꯤ ꯍꯥꯞꯅꯔꯦ ꯌꯥꯝꯅ ꯑꯩꯈꯣꯏꯒꯤ ꯇ꯭ꯔꯦꯗꯤꯁꯅꯦꯜ ꯐꯨꯗꯄꯨ ꯌꯣꯛꯈꯠꯄ ꯑꯣꯏꯅ ꯑꯁꯤꯅꯆꯤꯡꯕ ꯆꯒꯦꯝꯄꯣꯝꯕ ꯑꯁꯤ ꯌꯥꯝꯅ ꯑꯩꯈꯣꯏꯒꯤ ꯃꯩꯇꯩꯒꯤ ꯃꯒꯨꯟ ꯂꯩꯕ ꯃꯊꯦꯜ ꯑꯃꯅꯤ ꯑꯗꯨꯅ ꯑꯩꯅ ꯄꯥꯝꯖꯕꯅꯤ